ꯆꯍꯤ ꯃꯉꯥꯒꯤ ꯃꯃꯥꯡꯗ ꯑꯩꯒꯤ ꯃꯃꯥꯅ ꯕꯥꯏꯛ ꯑꯃ ꯂꯩꯕꯤ ꯕꯥꯏꯛ ꯑꯗꯨꯒꯤ ꯃꯃꯤꯡꯗꯤ ꯖꯋꯥ ꯀꯧꯏ ꯕꯥꯥꯏꯛ ꯑꯁꯤ ꯂꯩꯕꯗꯒꯤ ꯑꯩꯍꯥꯛꯀꯤ ꯄꯨꯟꯁꯤꯗ ꯌꯥꯝ ꯅꯨꯡꯉꯥꯏꯕ ꯑꯃ ꯑꯣꯏꯈꯤ ꯃꯔꯝꯗꯤ ꯑꯩꯁꯦ ꯀꯣꯏꯕ ꯆꯠꯄ ꯌꯥꯝ ꯄꯥꯝꯖꯩ ꯑꯩꯅ ꯀꯣꯏꯕ ꯆꯠꯅꯤꯡꯂꯤꯁꯦ ꯕꯥꯏꯛ ꯊꯧꯔꯒ ꯀꯣꯏꯕ ꯆꯠꯄꯁꯦ ꯌꯥꯝ ꯄꯥꯝꯖꯩ ꯑꯗꯨꯕꯨ ꯕꯥꯏꯛ ꯂꯩꯇ꯭ꯔꯤꯉꯩ ꯃꯃꯥꯡꯗꯗꯤ ꯑꯩ ꯌꯥꯝ ꯋꯥꯅ ꯂꯩꯔꯝꯈꯤ ꯑꯗꯨꯕꯨ ꯍꯧꯖꯤꯛꯇꯤ ꯕꯥꯏꯛ ꯑꯁꯦ ꯂꯩꯔꯛꯄꯗꯒꯤ ꯑꯩꯅ ꯆꯠꯅꯤꯡꯕ ꯃꯅꯤꯄꯨꯔꯤꯒꯤ ꯃꯐꯝ ꯀꯌꯥ ꯑꯃꯗ ꯆꯠꯄ ꯉꯝꯃꯤ ꯑꯃꯗꯤ ꯑꯩꯒꯤ ꯊꯕꯛ ꯑꯊꯨ ꯑꯀꯥꯏ ꯂꯥꯛꯑꯕ ꯃꯇꯝꯗꯁꯨ ꯑꯩꯒꯤ ꯕꯥꯏꯛ ꯑꯁꯤꯅ ꯌꯥꯝꯅ ꯃꯇꯦꯡ ꯑꯣꯏ ꯑꯗꯨꯒ ꯑꯩꯒꯤ ꯕꯥꯏꯛ ꯑꯁꯤꯁꯨ ꯌꯥꯗꯕꯁꯨ ꯌꯥꯝꯅ ꯇꯧꯒꯟꯗꯦ ꯑꯗꯨꯝꯁꯨ ꯅꯨꯡꯉꯥꯏ ꯁꯤꯖꯤꯟꯅꯕꯗ ꯌꯥꯝ ꯅꯨꯡꯉꯥꯏ ꯃꯇꯝ ꯆꯥꯅꯁꯨ ꯁꯥꯔꯕꯤꯁꯤꯡ ꯇꯧꯊꯣꯛꯄꯤ ꯑꯗꯨꯅ ꯕꯥꯏꯛ ꯑꯁꯤꯁꯨ ꯌꯥꯝꯅ ꯅꯨꯡꯉꯥꯏ ꯑꯗꯨꯒ ꯏꯃꯨꯡ ꯃꯅꯨꯡꯒꯤ ꯊꯕꯛ ꯑꯊꯨ ꯑꯀꯥꯏ ꯂꯥꯛꯂꯕꯁꯨ ꯑꯩꯒꯤ ꯒꯥꯔꯤ ꯑꯁꯤꯅ ꯍꯦꯜꯞꯐꯨꯜ ꯑꯣꯏ ꯌꯥꯝꯅ ꯍꯦꯜꯞꯐꯨꯜ ꯑꯣꯏ ꯑꯃꯗꯤ ꯑꯩꯒꯤ ꯃꯃꯥ ꯈꯣꯏꯒꯤ ꯊꯕꯛ ꯂꯥꯛꯂꯕꯁꯨ ꯑꯩꯒꯤ ꯕꯥꯏꯛꯁꯦ ꯑꯩꯅ ꯊꯧꯔꯒ ꯃꯃꯥ ꯈꯣꯏꯒ ꯑꯗꯨꯝ ꯊꯕꯛ ꯆꯠꯃꯤꯟꯅꯕꯁꯨ ꯌꯥꯎꯏ ꯑꯩꯒꯤ ꯕꯥꯏꯛ ꯑꯁꯤꯅ ꯑꯩꯈꯣꯏꯒꯤ ꯏꯃꯨꯡꯗ ꯑꯃꯗꯤ ꯑꯩꯒꯤ ꯐ꯭ꯔꯦꯟꯗ ꯌꯥꯝꯅ ꯀꯥꯟꯅꯕ ꯄꯤ